ꯁꯥꯟꯅ ꯈꯣꯠꯅꯕ ꯍꯥꯏꯕꯁꯤꯅ ꯈꯨꯡꯒꯪꯒꯤ ꯃꯤꯑꯣꯏꯁꯤꯡꯗ ꯌꯥꯝꯅ ꯀꯥꯟꯅꯕ ꯄꯤ ꯃꯔꯨ ꯑꯣꯏꯅ ꯍꯧꯒꯠꯂꯛꯏꯕ ꯅꯍꯥꯁꯤꯡꯗ ꯅꯍꯥꯁꯤꯡ ꯅꯤꯁꯥꯗꯒꯤ ꯂꯥꯞꯊꯣꯛꯄ ꯑꯃꯁꯨꯡ ꯕꯨꯗꯤ ꯂꯧꯁꯤꯡ ꯂꯩꯍꯟꯕ ꯃꯁꯥ ꯃꯎ ꯐꯍꯟꯕꯗ ꯌꯥꯝꯅ ꯀꯥꯟꯅꯕ ꯄꯤ ꯑꯗꯨꯒ ꯈꯨꯡꯒꯪꯒꯤ ꯆꯥꯎꯈꯠ ꯊꯧꯔꯥꯡꯗ ꯅꯥꯍꯥꯁꯤꯡꯅ ꯑꯆꯧꯕ ꯊꯧꯗꯥꯡ ꯑꯃ ꯂꯧꯍꯟꯕꯗꯁꯨ ꯃꯇꯦꯡ ꯄꯥꯡꯉꯤ ꯑꯗꯨꯗꯨꯒ ꯃꯌꯥꯝ ꯊꯣꯛꯂꯒ ꯊꯕꯛ ꯇꯧꯕ ꯃꯌꯥꯝ ꯊꯣꯛꯂꯒ ꯋꯥ ꯉꯥꯡꯕ ꯈꯣꯠꯄ ꯃꯌꯥꯝ ꯇꯧꯕꯗꯁꯨ ꯁꯥꯟꯅ ꯈꯣꯠꯅꯕ ꯍꯥꯏꯕꯁꯤꯅ ꯀꯥꯟꯅꯕ ꯄꯤ